ꯊꯧꯕꯥꯜ ꯖꯤꯜꯂꯥꯗ ꯉꯜꯂꯤꯉꯩ ꯃꯇꯝꯗꯗꯤ ꯃꯍꯩ ꯇꯝꯕꯗ ꯑꯁꯨꯛꯀꯤ ꯃꯇꯤꯛ ꯌꯥꯝꯅ ꯐꯔꯝꯗꯦ ꯇꯝꯕ ꯃꯇꯝꯗ ꯀꯣꯜꯂꯦꯖ ꯑꯃꯇ ꯑꯣꯏꯔꯁꯨ ꯁ꯭ꯀꯨꯜ ꯑꯃꯇ ꯆꯠꯀꯦ ꯍꯥꯏꯕ ꯃꯇꯝꯗ ꯂꯝꯕꯤꯒꯤ ꯄ꯭ꯔꯣꯕ꯭ꯂꯦꯝ ꯒꯥꯔꯤꯒꯤ ꯄ꯭ꯔꯣꯕ꯭ꯂꯦꯝ ꯀꯌꯥ ꯑꯃ ꯂꯩꯕꯗ ꯂꯥꯏꯔꯤꯛ ꯇꯝꯕ ꯃꯇꯝꯗ ꯌꯥꯝꯅ ꯅꯨꯡꯉꯥꯏꯔꯝꯗꯦ ꯑꯗꯨꯕꯨ ꯍꯧꯖꯤꯛꯇꯤ ꯆꯥꯎꯈꯠꯂꯛꯄꯗꯒꯤ ꯃꯇꯝ ꯃꯇꯝꯒꯤ ꯈꯔ ꯈꯔ ꯆꯥꯎꯈꯠꯂꯛꯄꯗꯒꯤ ꯍꯧꯖꯤꯛꯄꯨꯗꯤ ꯀꯥ ꯍꯦꯟꯅ ꯄ꯭ꯔꯣꯕ꯭ꯂꯦꯝ ꯂꯩꯇ꯭ꯔꯦ ꯌꯨꯅꯤꯕꯔꯁꯤꯇꯤ ꯆꯠꯄ ꯀꯣꯂꯦꯖ ꯁ꯭ꯀꯨꯜ ꯇꯝꯒꯦ ꯍꯥꯏꯕ ꯃꯇꯝꯗ ꯃꯔꯨ ꯑꯣꯏꯅ ꯑꯁꯣꯏꯕ ꯀꯩꯗꯧꯕ ꯈꯣꯠꯄ ꯀꯥ ꯍꯦꯟꯅ ꯂꯩꯇ꯭ꯔꯦ ꯆꯥꯎꯈꯠꯂꯛꯄꯗꯒꯤ ꯊꯧꯕꯥꯜ ꯖꯤꯜꯂꯥꯒꯤ